ꯍꯂꯣ ꯑꯩ ꯍꯧꯖꯤꯛꯀꯤ ꯊꯔꯇꯤ ꯃꯤꯅꯤꯠꯁꯀꯤ ꯃꯃꯥꯡꯗ ꯑꯣꯗꯔ ꯇꯧꯖꯒꯤꯕꯗꯨꯅꯦꯕ ꯑꯩꯒꯤ ꯍꯥꯟꯅꯒꯤ ꯌꯨꯖꯨꯑꯦꯜ ꯑꯦꯗ꯭ꯔꯦꯁꯇꯣ ꯁꯣꯝꯗ ꯔꯦꯀꯣꯔꯗ ꯑꯣꯏꯅ ꯂꯩꯕꯤꯔꯝꯒꯅꯤ ꯑꯗꯣ ꯑꯩ ꯍꯧꯖꯤꯛ ꯍꯧꯖꯤꯛ ꯑꯗꯨꯒꯤ ꯑꯦꯗ꯭ꯔꯦꯁꯇꯨꯗ ꯂꯩꯇꯦ ꯑꯩ ꯑꯦꯗ꯭ꯔꯦꯁꯇꯣ ꯆꯦꯟꯖ ꯇꯧꯔꯒ ꯑꯝꯇ ꯍꯥꯏꯖꯔꯛꯀꯦꯀꯣ ꯑꯝꯇ ꯏꯁꯤꯟꯕꯤꯌꯣ ꯍꯣꯇꯦꯜ ꯏꯃꯣꯂꯦꯁ ꯅꯤꯌꯔ ꯖꯤ ꯄꯤ ꯀꯣꯂꯦꯖ ꯃꯅꯥꯛꯇꯣ ꯑꯗꯨꯗ ꯑꯣꯏꯅ ꯊꯤꯟꯕꯤꯔꯛꯄ ꯌꯥꯒꯗ꯭ꯔꯥ ꯑꯣꯗꯔꯗꯣ